ꯍꯩꯒꯨꯝꯕ ꯂꯩꯒꯨꯝꯕ ꯌꯨꯝꯗ ꯊꯥꯕ ꯑꯗꯨ ꯍꯥꯏ ꯍꯥꯔ ꯌꯥꯎꯗꯕꯒꯤ ꯃꯁꯥ ꯃꯁꯥꯒꯤ ꯏꯪꯈꯣꯜꯗꯒꯤ ꯍꯩ ꯊꯥꯕꯗꯨ ꯌꯦꯟꯁꯥꯡ ꯅꯥꯄꯤꯒꯨꯝꯕ ꯍꯩꯒꯨꯝꯕ ꯑꯗꯨꯝ ꯃꯁꯥ ꯃꯁꯥꯒꯤ ꯏꯪꯈꯣꯜꯗ ꯊꯥꯕꯅ ꯆꯥꯕꯁꯨ ꯅꯨꯡꯉꯥꯏ ꯍꯥꯔ ꯌꯥꯎꯗꯕꯒꯤ ꯑꯅꯥ ꯑꯌꯦꯛ ꯀꯔꯤꯁꯨ ꯌꯥꯎꯗꯕ ꯀꯔꯤꯅꯣ ꯏꯪꯈꯣꯜꯗ ꯊꯥꯔꯒ ꯑꯗꯨꯝ ꯆꯥꯕꯅ ꯅꯨꯡꯉꯥꯏ ꯃꯁꯥ ꯃꯁꯥꯒꯤ ꯃꯇꯝ ꯃꯇꯝꯒꯤ ꯍꯩ ꯌꯦꯟꯁꯥꯡ ꯅꯥꯄꯤꯒꯨꯝꯕ ꯑꯗꯨꯝ ꯊꯥꯔꯒ ꯂꯩ ꯑꯩꯈꯣꯏꯗꯤ ꯃꯁꯥ ꯃꯁꯥꯒꯤ ꯆꯥꯔꯒ ꯑꯅꯥ ꯑꯌꯦꯛꯁꯨ ꯊꯣꯛꯇꯕꯒꯤ ꯃꯁꯥꯒꯤꯅ ꯑꯗꯨꯝ ꯍꯥꯎꯏ

ꯁꯤꯖꯟ ꯁꯤꯖꯟꯒꯤ ꯑꯗꯨꯝ ꯊꯥꯔꯒ ꯆꯥꯕꯅꯦ ꯂꯩꯁꯨ ꯊꯥꯏ ꯍꯩꯒꯨꯝꯕ ꯌꯦꯟꯁꯥꯡ ꯅꯥꯄꯤꯒꯨꯝꯕꯁꯨ ꯑꯗꯨꯝ ꯌꯨꯝꯗ ꯑꯗꯨꯝ ꯊꯥꯏ ꯃꯄꯥꯟꯗ ꯑꯗꯨ ꯍꯥꯔ ꯍꯥꯞꯇꯕꯒꯤꯀꯣ ꯌꯥꯝ ꯆꯥꯕ ꯅꯨꯡꯉꯥꯏ ꯑꯅꯥ ꯌꯦꯛ ꯌꯥꯎꯗꯕꯒꯤ ꯌꯥꯝꯅ ꯊꯥꯔꯒ ꯆꯥꯕꯅꯦ ꯑꯩꯈꯣꯏ ꯐꯦꯃꯤꯂꯤꯗꯤ